ꯕꯤꯖꯤꯅꯦꯁ ꯑꯃ ꯇꯧꯒꯦ ꯍꯥꯏꯔꯕꯗꯤ ꯑꯍꯥꯟꯕꯗ ꯄꯩꯁꯥ ꯆꯪꯒꯅꯤ ꯄꯩꯁꯥ ꯌꯥꯎꯗ꯭ꯔꯒꯗꯤ ꯕꯤꯖꯤꯅꯦꯁ ꯇꯧꯕꯁꯤ ꯑꯔꯦꯝꯕꯅꯤ ꯄꯩꯁꯥ ꯌꯥꯎꯗ꯭ꯔꯒꯗꯤ ꯑꯔꯦꯝꯕꯅꯤ ꯑꯍꯥꯟꯕꯗ ꯄꯩꯁꯥ ꯆꯪꯒꯅꯤ ꯑꯗꯨꯒ ꯑꯅꯤꯁꯨꯕꯗ ꯇꯧꯒꯗꯣꯔꯤꯕ ꯕꯤꯖꯤꯅꯦꯁ ꯑꯗꯨꯒꯤ ꯃꯇꯥꯡꯗ ꯃꯨꯟꯅ ꯈꯪꯕ ꯑꯃ ꯗꯔꯀꯥꯔ ꯑꯣꯏ ꯑꯩꯅ ꯁꯄꯣꯖ ꯋꯥꯔꯤ ꯑꯃꯗ ꯑꯩꯅ ꯑꯗꯨꯒꯤ ꯁꯥꯄꯣꯟꯒꯤ ꯄꯣꯠ ꯍꯥꯏꯔꯣ ꯁꯥꯄꯣꯟ ꯑꯣꯏꯔꯣ ꯀꯔꯤ ꯆꯥꯅ ꯊꯛꯅꯕ ꯑꯗꯨꯒꯤ ꯃꯇꯥꯡꯗ ꯁꯤ ꯌꯣꯜꯂꯗꯤ ꯁꯤꯃꯨꯛ ꯆꯥꯡ ꯁꯤꯠꯂꯒ ꯁꯤꯃꯨꯛ ꯆꯥꯡꯗꯤ ꯄ꯭ꯔꯣꯐꯤꯠ ꯑꯣꯏꯍꯟꯕ ꯌꯥꯏ ꯈꯣꯠꯂꯤ ꯑꯗꯨꯒꯨꯝꯕꯒꯤ ꯃꯇꯥꯡꯗꯁꯨ ꯑꯩꯅ ꯈꯪꯗꯕ ꯌꯥꯗꯦ ꯑꯗꯨꯒ ꯑꯩꯅ ꯕꯤꯖꯤꯅꯦꯁ ꯇꯧꯒꯦ ꯍꯥꯏꯔꯒꯗꯤ ꯑꯃꯨꯛꯁꯨ ꯒꯣꯔꯃꯦꯟꯗꯒꯤ ꯑꯌꯥꯕ ꯑꯃꯁꯨ ꯑꯃꯨꯛ ꯗꯔꯀꯥꯔ ꯂꯩꯌꯦ ꯇ꯭ꯔꯦꯠ ꯂꯥꯏꯁꯦꯟꯁꯀꯨꯝꯕ ꯂꯧꯕ ꯑꯗꯨꯒ ꯑꯩꯅ ꯇ꯭ꯔꯦꯠ ꯂꯥꯏꯁꯦꯟꯁ ꯂꯧꯔꯒ ꯗꯨꯀꯥꯟ ꯃꯐꯝ ꯆꯥꯕ ꯑꯃ ꯊꯤꯔꯒ ꯐꯝꯅꯉꯥꯏꯒꯤ ꯑꯗꯨꯒ ꯃꯁꯤꯒꯤ ꯃꯄꯥꯁꯤꯗꯅ ꯁꯤꯒꯤ ꯄꯣꯠꯁꯤ ꯌꯣꯜꯂꯒꯗꯤ ꯑꯩꯉꯣꯟꯗ ꯁꯦꯟꯗꯣꯡ ꯁꯤꯠꯀꯅꯤ ꯈꯣꯠꯀꯅꯤ ꯀꯁꯇꯃꯔ ꯂꯩꯒꯅꯤ ꯑꯗꯨꯒꯨꯝꯕꯒꯤ ꯈꯨꯗꯣꯡ ꯆꯥꯕꯁꯨ ꯈꯪꯗꯕ ꯌꯥꯗꯦ ꯕꯤꯖꯤꯅꯦꯁ ꯍꯥꯏꯕꯁꯤ ꯇꯧꯅꯤꯡꯉꯤ ꯍꯥꯏꯅ ꯄꯪꯇꯧ ꯇꯧꯕꯁꯨ ꯌꯥꯗꯦ ꯑꯩꯒꯤ ꯌꯣꯟꯒꯗꯧꯔꯤꯕ ꯄꯣꯠ ꯑꯗꯨꯒꯤ ꯃꯔꯝꯗ ꯃꯨꯟꯅ ꯈꯪꯕ ꯑꯍꯥꯟꯕꯗ ꯃꯁꯤꯅ ꯗꯔꯀꯥꯔ ꯌꯥꯝꯅ ꯑꯣꯏ